ꯍꯜꯂꯣ ꯁꯤꯕꯨ ꯈꯣꯡꯎꯞ ꯆꯄꯜ ꯌꯣꯟꯕ ꯗꯨꯀꯥꯟꯗꯨ ꯑꯣꯏꯕꯤꯔꯕꯣ ꯁꯤꯕꯣ ꯑꯗꯨ ꯍꯧꯖꯤꯛ ꯈꯣꯡꯎꯞ ꯑꯩꯈꯣꯏꯒꯤ ꯗꯤꯖꯥꯏꯟ ꯑꯅꯧ ꯑꯅꯧꯕ ꯍꯧꯖꯤꯛ ꯀꯥꯟꯒꯤ ꯂꯥꯛꯏꯁꯦ ꯌꯥꯎꯕꯤꯕ꯭ꯔꯣ ꯀꯣꯂꯥꯄꯨꯔꯤ ꯄꯥꯝꯃꯦ ꯈꯣꯡꯎꯞ ꯑꯗꯨ ꯀꯣꯂꯥꯄꯨꯔꯤ ꯅꯝꯕꯔ ꯐꯥꯏꯚ ꯁꯥꯏꯖ ꯂꯩꯕꯤꯕ꯭ꯔꯣ ꯑꯗꯨꯒ ꯅꯝꯕꯔ ꯁꯕꯦꯟꯒꯤ ꯆꯄꯜ ꯍꯋꯥꯏ ꯆꯄꯟ ꯑꯗꯨꯒ ꯑꯉꯥꯡꯒꯤ ꯈꯣꯡꯎꯞ ꯃꯔꯤ ꯐꯥꯕꯤ ꯄꯤ ꯄꯤ ꯂꯥꯎꯕꯤꯗꯣ ꯑꯗꯨ ꯃꯆꯥ ꯑꯝꯇꯒ ꯂꯧꯒꯦ ꯅꯝꯕꯔ ꯊ꯭ꯔꯤ ꯁꯥꯏꯖꯇ ꯑꯧ ꯍꯧꯖꯤꯛ ꯑꯩ ꯆꯥꯛ ꯆꯥꯔꯒ ꯂꯥꯛꯀꯦ ꯅꯈꯣꯏꯒꯤꯁꯦ ꯁꯣ ꯔꯨꯝꯂ ꯅꯠꯇ꯭ꯔꯒ ꯗꯨꯀꯥꯟ ꯃꯆꯥꯔ ꯁꯤꯕꯣ ꯑꯗꯨꯗꯤ ꯐꯖ ꯐꯖꯕ ꯅꯈꯣꯏꯒꯤꯗ ꯂꯩꯔꯝꯒꯗꯕ ꯃꯥꯜꯂꯤ ꯑꯗꯨꯗꯤ ꯑꯩ ꯂꯥꯛꯑꯒꯦ ꯍꯧꯖꯤꯛ ꯑꯩ ꯏꯃꯥ ꯃꯆꯥ ꯃꯈꯩ ꯏꯃꯨꯡ ꯃꯅꯨꯡꯒꯤ ꯇꯣꯡꯅꯕ ꯑꯗꯨꯗꯤ ꯑꯉꯥꯡꯁꯤꯡ ꯄꯨꯔꯒ ꯂꯥꯛꯑꯒꯦ ꯍꯧꯖꯤꯛ